ꯑꯥꯎ ꯀꯔꯤ ꯀꯔꯤ

ꯅꯪꯒꯤ ꯁꯥꯏꯀꯜ ꯑꯃ ꯑꯩꯅ ꯅꯣꯏꯗꯒꯤ ꯂꯧꯋꯦꯕꯀꯣ ꯑꯗꯨꯗꯨ ꯑꯗꯨꯝ ꯌꯥꯗꯗꯅꯇ ꯂꯩꯌꯦꯕ ꯅꯣꯏ ꯂꯩꯀꯥꯏꯗꯒꯤ ꯂꯧꯕꯗꯣ ꯑꯗꯣ ꯀꯃꯥꯏꯅ ꯇꯧꯁꯤꯒꯦ ꯑꯗꯨꯝ ꯌꯥꯔꯛꯇꯕꯁꯤꯕꯨ ꯅꯈꯣꯏ ꯑꯗꯨꯗ ꯄꯨꯔꯛꯑꯒ ꯁꯦꯝꯒꯗ꯭ꯔ ꯑꯗꯨꯗꯒꯤ ꯀꯃꯥꯏꯅ ꯇꯧꯒꯅꯤ ꯑꯃꯨꯛꯇ ꯍꯥꯏꯕꯤꯔꯛꯎꯅꯦ

ꯑꯗꯨꯝ ꯃꯨꯅꯥꯟ ꯍꯥꯏꯕ꯭ꯔꯣ ꯁꯥꯏꯀꯟ ꯋꯥꯛꯁꯣꯞꯇꯣ ꯃꯈꯣꯏꯒꯤ ꯑꯗꯨꯗꯩ ꯂꯧꯕꯅꯤꯅꯦ ꯏꯆꯦ ꯍꯣꯏꯒꯤ ꯃꯅꯥꯛꯇꯨꯗ ꯑꯗꯨ ꯀꯃꯥꯏꯅ ꯇꯧꯔꯒ ꯀꯩꯗꯧꯁꯤꯅꯣ ꯍꯥꯏꯕ ꯑꯗꯨ ꯊꯕꯛ ꯍꯥꯡꯕꯗꯨꯗꯤ ꯑꯩꯗꯨ ꯉꯥꯏꯕꯗꯨ ꯌꯥꯔꯣꯏꯌꯦ ꯑꯗꯨꯒꯤꯅꯤ ꯑꯉꯥꯡ ꯁ꯭ꯀꯨꯟ ꯆꯠꯄꯒꯤꯅꯦ ꯑꯌꯨꯛꯀꯤ ꯄꯨꯡ ꯇꯔꯦꯠ ꯅꯤꯄꯥꯜꯗꯒꯤ ꯆꯠꯄꯁꯤꯅ ꯅꯨꯡꯊꯤꯜ ꯄꯨꯡ ꯑꯅꯤ ꯑꯍꯨꯝꯗ ꯂꯥꯛꯑꯦ ꯑꯗꯨ ꯃꯥꯒꯤ ꯁꯕꯟꯒꯤ ꯇꯠꯄꯗꯨꯅ ꯄꯩꯁꯥ ꯀꯌꯥ ꯑꯣꯏꯗꯣꯔꯤꯕ ꯑꯗꯨꯗꯒꯤ ꯆꯦꯟꯁꯨ ꯅꯣꯞꯄꯤꯕ꯭ꯔ ꯀꯔꯤꯅꯣ ꯑꯗꯨꯝ ꯇꯥꯔꯛꯑꯦꯕꯀꯣ ꯑꯗꯨꯅ ꯄꯩꯁꯥ ꯀꯌꯥ ꯑꯣꯏꯒꯗꯣꯔꯤꯕ ꯄꯩꯁꯥ ꯀꯌꯥꯝ ꯆꯪꯒꯗꯣꯔꯤꯕ ꯑꯩꯈꯣꯏꯅ ꯑꯗꯨꯝ ꯄꯨꯔꯛꯀꯗ꯭ꯔ ꯏꯆꯦ ꯍꯣꯏꯒꯤꯗꯨꯗ ꯂꯥꯛꯄꯗꯨ ꯐꯔꯛ ꯇꯥꯒꯗꯣꯔꯤꯕ꯭ꯔ ꯀꯔꯤꯅꯣ ꯈꯪꯗꯦ ꯑꯣꯛꯇꯣ ꯆꯦꯟꯕ꯭ꯔꯕ ꯚꯥꯔꯥꯅ ꯀꯌꯥꯝ ꯆꯪꯗꯣꯔꯤꯅꯣꯕ ꯂꯧꯕꯗꯤ ꯏꯀꯨꯏꯗꯤ ꯀꯨꯏꯗ꯭ꯔꯤ ꯍꯥꯏꯕ ꯑꯗꯨꯝ ꯍꯦꯛꯇ ꯌꯥꯔꯛꯇꯦ ꯍꯥꯏꯕ ꯑꯗꯨ ꯄꯩꯁꯥꯗꯨ ꯆꯪꯕꯗꯨꯒꯤꯅꯤꯅꯦ ꯄꯩꯁꯥ ꯆꯪꯕꯗꯨ ꯀꯌꯥꯝ ꯑꯣꯏꯒꯗꯣꯔꯤꯅꯣ ꯑꯗꯨꯝ ꯆꯥꯇꯔꯦꯠ ꯆꯥꯅꯤꯄꯥꯜ ꯂꯤꯁꯤꯡꯃꯨꯛ ꯆꯪꯒꯗ꯭ꯔ ꯑꯗꯨꯅꯤ ꯑꯩꯅ ꯍꯥꯏꯁꯦ ꯄꯥꯔꯠ ꯎꯝ ꯑꯗꯨꯗꯤ ꯑꯗꯨꯗꯤ ꯁꯟꯗꯦꯗ ꯈꯔ ꯑꯗꯨꯝ ꯁꯨꯇꯤꯗꯤ ꯂꯩꯇꯦ ꯋꯥꯛꯁꯣꯞ ꯑꯗꯨꯝ ꯍꯥꯡꯏꯀꯣ ꯎꯝ ꯑꯗꯨ ꯏꯆꯦꯗꯨ ꯂꯩꯔꯝꯃꯣꯕ ꯋꯥꯛꯁꯣꯞꯇ ꯂꯩꯔꯝꯃꯣ ꯏꯆꯦ ꯂꯩꯔꯝꯂꯗꯤ ꯅꯨꯡꯉꯥꯏꯑꯕ ꯋꯥꯗꯨ ꯉꯥꯡꯅꯕꯁꯨ ꯅꯨꯡꯉꯥꯏꯕꯀꯣ ꯑꯗꯨꯅ ꯏꯆꯦꯗꯨ ꯋꯥꯛꯁꯣꯞꯇꯨꯗ ꯂꯩꯔꯃꯃꯣꯕ ꯑꯩ ꯐꯣꯟ ꯇꯧꯁꯜꯂꯛꯀꯦꯕꯀꯣ ꯑꯗꯨꯒ ꯑꯉꯥꯡꯅꯦ ꯀꯔꯤꯅꯦ ꯄꯨꯔꯒ ꯂꯥꯛꯀꯦꯕ ꯑꯩꯅ ꯊꯧꯕꯗꯤ ꯅꯠꯇꯕꯅꯤꯅ ꯍꯦꯛꯇ ꯌꯥꯔꯛꯇꯕꯗꯣ ꯑꯌꯥꯝꯕ ꯑꯣꯏꯒꯜꯂꯦ ꯍꯥꯏꯕ ꯑꯗꯨꯅ ꯑꯩ ꯌꯥꯎꯔꯒ ꯁꯨꯝ ꯂꯥꯛꯃꯤꯟꯅꯔꯒꯦꯕꯀꯣ ꯍꯣꯏ ꯍꯣꯏ ꯍꯣꯏ ꯐꯔꯦ ꯐꯔꯦ